ꯃꯅꯤꯄꯨꯔꯒꯤ ꯔꯥꯖ꯭ꯌꯥ ꯑꯃꯁꯨꯡ ꯃꯁꯤꯒꯤ ꯖꯣꯒ꯭ꯔꯥꯐꯤꯒꯤ ꯃꯇꯥꯡꯗ ꯑꯩꯅ ꯇꯦꯟꯇꯛꯅ ꯃꯤꯌꯥꯝꯗ ꯈꯪꯍꯟꯖꯔꯤ ꯃꯗꯨꯗꯤ ꯃꯅꯤꯄꯨꯔ ꯑꯁꯤ ꯆꯤꯡꯅ ꯀꯣꯏꯁꯤꯟꯕ ꯑꯗꯨꯒꯨꯝꯂꯕ ꯑꯄꯤꯛꯄ ꯏꯁꯇꯦꯠ ꯑꯃꯈꯛꯇꯪꯅꯤ ꯍꯥꯏꯇꯥꯔꯦ ꯏꯟꯗꯤꯌꯥꯒꯤ ꯈ꯭ꯋꯥꯏꯗꯒꯤ ꯄꯤꯛꯄ ꯏꯁꯇꯦꯠꯁꯤꯡꯒꯤ ꯃꯅꯨꯡꯗ ꯃꯅꯤꯄꯨꯔꯁꯨ ꯑꯃꯅꯤ ꯃꯅꯤꯄꯨꯔꯁꯤ ꯌꯦꯡꯕꯗ ꯌꯥꯝꯅ ꯐꯖꯩ ꯂꯣꯛꯇꯥꯠ ꯄꯥꯠ ꯌꯦꯡꯕꯗꯁꯨ ꯂꯝ ꯀꯣꯏꯕ ꯃꯤ ꯃꯌꯥꯝ ꯑꯃ ꯂꯥꯛꯏ ꯏꯁꯀꯥꯔꯁꯟꯅ ꯆꯤꯡꯕ ꯑꯗꯨꯒ ꯆꯤꯡꯒꯤ ꯖꯒꯥꯁꯤꯡꯁꯤ ꯑꯗꯨꯛꯀꯤ ꯃꯇꯤꯛ ꯐꯖꯩ ꯑꯩꯈꯣꯏꯅ ꯁꯦꯝ ꯁꯥꯕ ꯇꯧꯕ ꯑꯣꯏꯕ ꯇꯥꯔꯒꯗꯤ ꯂꯩꯅꯆꯤꯡꯕ ꯒꯥꯔꯗꯦꯟꯅꯆꯤꯡꯕ ꯆꯤꯡꯃꯥꯏꯁꯤꯡꯁꯤ ꯐꯖꯅ ꯁꯦꯝꯕ ꯌꯥꯏ ꯍꯥꯏꯇꯥꯔꯦ ꯑꯗꯨꯒ ꯃꯅꯤꯄꯨꯔꯁꯤ ꯆꯤꯡꯒꯤ ꯂꯝꯅ ꯀꯣꯏꯁꯤꯜꯂꯤ ꯇꯝꯄꯥꯛꯇꯅ ꯑꯗꯨꯝ ꯆꯤꯡꯒ ꯇꯝꯄꯥꯛꯀ ꯌꯦꯡꯕ ꯃꯇꯝꯗ ꯁꯔꯨꯛ ꯑꯍꯨꯝ ꯊꯣꯛꯄꯒꯤ ꯆꯤꯡꯒꯤ ꯂꯝꯅ ꯑꯅꯤ ꯍꯦꯜꯂꯤ ꯇꯝꯄꯥꯛꯅ ꯑꯃꯈꯛꯇꯪꯅꯤ ꯃꯁꯤ ꯃꯅꯤꯄꯨꯔꯒꯤ ꯕꯣꯔꯗꯔ ꯂꯩꯔꯤꯕ ꯃꯐꯝꯁꯤꯡ ꯑꯁꯤ ꯑꯩꯈꯣꯏꯅ ꯏꯟꯗꯤꯌꯥ ꯒꯣꯚꯔꯟꯃꯦꯟꯅ ꯑꯃꯁꯨꯡ ꯃꯅꯤꯄꯨꯔ ꯒꯣꯚꯔꯟꯃꯦꯟꯅ ꯁꯤꯗꯩꯅ ꯁꯤꯐꯥꯎꯁꯤ ꯀꯤꯂꯣꯃꯤꯇꯔ ꯄꯥꯛꯆꯥꯎꯕ ꯂꯝꯅꯤ ꯍꯥꯏꯕ ꯁꯤꯃꯇꯪꯁꯨ ꯑꯩꯈꯣꯏꯅ ꯈꯪꯃꯤꯟꯅꯕ ꯗꯔꯀꯥꯔ ꯑꯣꯏ ꯃꯔꯝꯗꯤ ꯃꯅꯤꯄꯨꯔ ꯂꯩꯕꯥꯛ ꯑꯁꯤꯗ ꯍꯤꯡꯂꯨꯔꯕꯅꯤꯅ ꯃꯅꯤꯄꯨꯔꯁꯤ ꯀꯗꯥꯏꯗꯒꯤ ꯀꯗꯥꯏ ꯐꯥꯎꯕ ꯂꯩꯕꯒꯦ ꯑꯁꯣꯝ ꯅꯣꯔꯠ ꯏꯁ ꯁꯥꯎꯠ ꯋꯦꯁ ꯁꯤꯒꯤ ꯃꯇꯥꯡꯁꯤꯗ ꯑꯩꯈꯣꯏ ꯄꯨꯝꯅꯃꯛꯅ ꯃꯅꯤꯄꯨꯔꯒꯤ ꯄꯥꯛ ꯆꯥꯎꯕ ꯏꯁꯀ꯭ꯋꯥꯔ ꯀꯤꯂꯣꯃꯤꯇꯔꯁꯤ ꯀꯌꯥꯅꯣ ꯑꯩꯈꯣꯏꯅ ꯉꯥꯁꯤꯒꯤ ꯃꯅꯨꯡꯁꯤꯗ ꯂꯩꯕ ꯑꯣꯏꯕ ꯇꯥꯔꯒꯗꯤ ꯃꯁꯤꯒꯤ ꯄꯥꯛꯄ ꯆꯥꯎꯕ ꯑꯃꯁꯨꯡ ꯆꯤꯡꯒꯤ ꯖꯒꯥ ꯇꯝꯒꯤ ꯖꯒꯥ ꯂꯣꯛꯇꯥꯛ ꯄꯥꯠ ꯄꯨꯝꯅꯃꯛꯁꯤꯡꯁꯦ ꯑꯩꯈꯣꯏ ꯈꯪꯃꯤꯟꯅꯕ ꯗꯔꯀꯥꯔ ꯑꯣꯏꯕ꯭ꯔꯥ ꯍꯥꯏꯅ ꯈꯜꯂꯤ